ꯑꯩꯒꯤ ꯑꯀꯣꯏꯕꯗ ꯂꯩꯔꯤꯕ ꯑꯥꯔꯠ ꯑꯦꯟ ꯀ꯭ꯔꯥꯐꯀꯤ ꯁꯦꯛꯇꯔꯁꯤꯡꯁꯤꯅ ꯑꯩꯒꯤ ꯑꯀꯣꯏꯕꯗ ꯂꯩꯔꯤꯕꯁꯦ ꯏꯁꯇꯦꯠꯀꯤ ꯃꯥꯒꯤ ꯏꯀꯣꯅꯣꯃꯤꯛ ꯗꯤꯕꯂꯞꯃꯦꯟꯗ ꯆꯥꯎꯈꯠꯄ ꯄꯣꯔꯛꯍꯟꯕ ꯍꯥꯏꯕꯁꯦ ꯄꯩꯁꯥ ꯄꯨꯊꯣꯛ ꯄꯣꯊꯣꯛ ꯍꯦꯟꯒꯠꯍꯜꯂꯛꯏ ꯑꯗꯨꯒ ꯃꯗꯨꯗꯒꯤ ꯏꯟꯀꯝ ꯂꯥꯛꯄꯁꯨ ꯍꯦꯟꯒꯠꯍꯜꯂꯤ ꯑꯩꯒꯤ ꯑꯀꯣꯏꯕꯗ ꯍꯧꯖꯤꯛ ꯀꯧꯅꯥꯅ ꯀꯧꯅꯥꯅ ꯕꯦꯛ ꯁꯥꯕ ꯐꯛ ꯁꯥꯕ ꯌꯥꯝꯅ ꯆꯠꯅꯔꯛꯑꯦ ꯃꯁꯤꯅ ꯌꯣꯜꯂꯒ ꯑꯩꯈꯣꯏ ꯑꯇꯣꯞꯄ ꯀꯟꯇ꯭ꯔꯤꯁꯤꯡꯗꯁꯨ ꯑꯦꯛꯁꯄꯣꯔꯠ ꯇꯧꯋꯦ ꯑꯗꯨꯒ ꯃꯁꯤ ꯌꯣꯜꯂꯒ ꯑꯩꯈꯣꯏꯒꯤ ꯏꯁꯇꯦꯠꯀꯤ ꯑꯣꯏꯕ ꯏꯀꯣꯅꯣꯃꯤꯛꯇ ꯌꯥꯝꯅ ꯑꯆꯧꯕ ꯀꯟꯇ꯭ꯔꯤꯕ꯭ꯌꯨꯁꯟ ꯑꯃ ꯄꯤꯔꯤ